ꯇꯦꯟ ꯖꯅꯋꯥꯔꯤ ꯇꯨ ꯊꯥꯎꯖꯟ ꯁꯕꯦꯟ ꯇ꯭ꯋꯦꯟꯇꯤ ꯐꯦꯕꯋꯥꯔꯤ ꯇꯨ ꯊꯥꯎꯖꯟ ꯑꯩꯠ ꯇ꯭ꯋꯦꯟꯇꯤ ꯋꯥꯟ ꯖꯨꯂꯥꯏ ꯇꯨ ꯊꯥꯎꯖꯟ ꯑꯩꯠ ꯇ꯭ꯋꯦꯟꯇꯤ ꯑꯩꯠ ꯅꯕꯦꯝꯕꯔ ꯇꯨ ꯊꯥꯎꯖꯟ ꯁꯤꯛꯁꯇꯤꯟ ꯑꯩꯠꯇꯤꯟ ꯗꯤꯁꯦꯟꯕꯔ ꯇꯨ ꯊꯥꯎꯖꯟ ꯇ꯭ꯋꯦꯟꯇꯤ ꯇꯨ